ꯑꯩ ꯏꯕꯒꯤ ꯄꯥꯟꯗꯝ ꯂꯩꯖꯩ ꯏꯕ ꯑꯁꯤꯅ ꯑꯩꯒꯤ ꯋꯥꯈꯜ ꯂꯧꯁꯤꯡ ꯍꯦꯜꯍꯟꯒꯅꯤ ꯏꯕꯅ ꯑꯩꯒꯤ ꯋꯥꯈꯜꯂꯣꯟ ꯑꯁꯤ ꯄꯥꯔꯤꯕ ꯃꯤꯌꯥꯝꯅ ꯈꯪꯕꯤꯒꯅꯤ ꯏꯕꯅ ꯃꯔꯝ ꯑꯣꯏꯔꯒ ꯀꯅꯥꯒꯨꯝꯕꯒꯤ ꯋꯥꯈꯜ